ꯑ ꯑ ꯑ ꯃꯥꯅꯦ ꯃꯥꯅꯦ ꯀꯔꯤ ꯂꯧꯕꯤꯒꯗꯕ ꯍꯥꯏꯕꯤꯌꯨꯅꯦ ꯑꯣ ꯑꯣ ꯂꯩꯑꯦ ꯂꯩꯑꯦ ꯂꯩꯑꯦ ꯑꯅꯧ ꯑꯅꯧꯕ ꯃꯌꯥꯝ ꯂꯩꯑꯦ ꯑꯗꯣ ꯀꯂꯔꯁꯦ ꯖꯤꯟꯁꯦ ꯀꯔꯤ ꯀꯂꯔ ꯑꯣꯏꯗꯣꯏꯅꯣ ꯑꯣ ꯕ꯭ꯂꯦꯛ ꯃꯌꯥꯝ ꯂꯩ ꯕ꯭ꯂꯦꯛ ꯃꯌꯥꯝ ꯂꯩ ꯊꯥꯔꯇꯤ ꯁꯥꯏꯁꯇꯣ ꯊꯥꯔꯇꯤ ꯑꯣꯏꯗꯣꯏꯔ ꯊꯥꯔꯇꯤ ꯇꯨ ꯑꯣꯏꯗꯣꯏꯔ ꯍꯥꯏꯐꯦꯠ ꯍꯥꯏꯕꯤꯔꯛꯑꯣ ꯎꯝ ꯂꯩꯑꯦ ꯂꯩꯑꯦ ꯂꯩꯑꯦ ꯃꯃꯟꯗꯤ ꯑꯇꯥꯡꯕꯁꯨ ꯂꯩꯑꯦ ꯑꯍꯣꯡꯕꯁꯨ ꯂꯩꯑꯦ ꯑꯇꯥꯡꯕ ꯇꯨ ꯊꯥꯎꯖꯟ ꯍꯦꯟꯅ ꯄꯤꯕ ꯂꯩ ꯇꯨ ꯊꯥꯎꯖꯟ ꯁꯝꯊꯤꯡ ꯑꯗꯨꯝ ꯈꯔ ꯇꯥ ꯌꯥꯅꯤꯗ ꯑꯗꯨꯒ ꯋꯥꯟ ꯊꯥꯎꯖꯟ ꯑꯗꯥꯏꯗꯁꯨ ꯂꯩꯑꯦ ꯑꯗꯣ ꯄꯥꯝꯕꯤꯔꯒꯗꯤ ꯑꯗꯨ ꯑꯩꯅ ꯗꯤꯁꯀꯥꯎꯟ ꯁꯣꯏꯗꯅ ꯄꯤꯒꯅꯤꯗ ꯑꯗꯣ ꯀꯂꯔꯁꯦ ꯀꯂꯔꯁꯦ ꯀꯂꯔꯁꯦ ꯃꯆꯨ ꯃꯆꯨ ꯂꯩꯑ ꯕ꯭ꯂꯨꯒꯨꯝꯕꯗꯤ ꯌꯥꯗꯕ꯭ꯔꯥ ꯕ꯭ꯂꯦꯛꯁꯨ ꯂꯩ ꯂꯩꯑꯦ ꯍꯣꯏ ꯕ꯭ꯂꯨꯁꯨ ꯂꯩꯌꯦ ꯄꯥꯝꯕꯤꯔꯒꯗꯤ ꯑꯗꯨꯝ ꯑꯄꯥꯝꯕ ꯈꯟꯕ ꯌꯥꯅꯤ ꯑꯩꯒꯤ ꯗꯨꯀꯥꯟꯗ ꯂꯣꯏꯅ ꯂꯩꯅꯤꯑꯦ ꯎꯝ ꯎꯝ ꯂꯩꯑꯦ ꯂꯩꯑꯦ ꯋꯥꯏꯠ ꯁ꯭ꯔꯠꯀꯨꯝꯕ ꯂꯩ ꯑꯣꯚꯔ ꯁꯥꯏꯁ ꯑꯣꯏꯕ ꯃꯦꯗꯤꯌꯝ ꯁꯥꯏꯁ ꯑꯣꯏꯕ ꯑꯦꯛꯁ ꯑꯦꯜ ꯃꯌꯥꯝ ꯂꯩꯑꯦ ꯑꯗꯨꯝ ꯑꯄꯥꯝꯕ ꯐꯪꯒꯅꯤ ꯑꯩꯒꯤ ꯁ꯭ꯇꯣꯔꯗ ꯄ꯭ꯔꯥꯏꯁꯁꯦ ꯁꯤꯛꯁ ꯍꯟꯗ꯭ꯔꯦꯠ ꯁꯝꯊꯤꯡ ꯂꯥꯛꯀꯅꯤꯑꯦ ꯊ꯭ꯔꯤ ꯍꯟꯗ꯭ꯔꯦꯠꯁꯨ ꯂꯩꯑꯦ ꯗꯤꯁꯀꯥꯎꯟ ꯑꯗꯨꯝ ꯈꯔ ꯄꯤꯒꯅꯤ ꯇ꯭ꯋꯦꯟꯇꯤ ꯄꯔꯁꯦꯟ ꯗꯤꯁꯀꯥꯎꯟ ꯑꯗꯨꯝ ꯂꯩꯖꯒꯅꯤ ꯋꯥꯏꯠ ꯂꯩꯑꯦ ꯕ꯭ꯂꯦꯛ ꯂꯩꯑꯦ ꯒ꯭ꯔꯦ ꯂꯩꯑꯦ ꯄꯤꯡ ꯂꯩꯑꯦ ꯑꯗꯨꯝ ꯃꯌꯥꯝꯅ ꯇ꯭ꯔꯦꯟ ꯑꯣꯏꯕ ꯄꯣꯠ ꯂꯣꯏꯅ ꯂꯩꯒꯅꯤ ꯑꯩꯒꯤ ꯗꯨꯀꯥꯟꯗ ꯀꯂꯔꯁꯨ ꯑꯗꯨꯝ ꯂꯩꯒꯅꯤ ꯑꯗꯣ ꯋꯥꯏꯠꯀꯨꯝꯕ ꯕ꯭ꯂꯦꯛ ꯕ꯭ꯂꯦꯛꯅ ꯈꯔꯗꯤ ꯇꯥꯡꯉꯛꯀꯅꯤ ꯀꯣ ꯋꯥꯟ ꯊꯥꯎꯖꯟ ꯁꯝꯊꯤꯡ ꯂꯩꯗꯣꯏꯕ ꯍꯣ ꯍꯣ ꯂꯥꯛꯄꯤꯌꯣ ꯂꯥꯛ ꯂꯥꯛꯑꯒ ꯌꯦꯡꯉꯣ ꯍꯣ ꯐꯔꯦ ꯐꯔꯦ ꯂꯥꯛꯑꯒ ꯌꯦꯡꯕꯤꯌꯣ